ꯑꯩꯅ ꯁꯥꯟꯅꯕ ꯆꯠꯄꯗ ꯍꯛꯆꯥꯡꯁꯤ ꯄꯥꯃꯟꯈ꯭ꯔꯦꯅ ꯕꯛ ꯅ꯭ꯌꯨꯇ꯭ꯔꯤꯁꯟꯁꯤ ꯆꯥꯔꯝꯕꯅꯤ ꯑꯗꯣ ꯕꯛ ꯅ꯭ꯌꯨꯇ꯭ꯔꯤꯁꯟꯗꯣ ꯂꯥꯏꯅꯤꯡ ꯂꯥꯏꯁꯣꯟ ꯇꯧꯋꯤ ꯂꯥꯏꯅꯤꯡ ꯂꯥꯏꯁꯣꯟ ꯑꯗꯨ ꯈꯪꯗ ꯍꯩꯇꯕ ꯌꯥꯎꯕꯁꯤꯡ ꯑꯗꯣ ꯑꯗꯨꯗ ꯂꯩꯔꯤꯕ ꯃꯤꯁꯤꯡ ꯑꯗꯨꯅ ꯇꯥꯛꯄꯤ ꯇꯝꯕꯤ ꯑꯗꯨꯒ ꯃꯐꯝ ꯑꯁꯤꯗ ꯂꯩꯐꯝ ꯆꯥꯐꯝ ꯑꯌꯥꯝꯕꯅ ꯂꯣꯏꯅ ꯐ꯭ꯔꯤ ꯑꯣꯏ ꯑꯗꯨꯅ ꯌꯥꯝꯅ ꯅꯨꯡꯉꯥꯏꯕ ꯃꯐꯝ ꯑꯃꯁꯨ ꯑꯣꯏ